ꯍꯂꯣ ꯑꯣ ꯄꯥꯏꯅꯦꯀꯜ ꯐꯦꯁꯇꯤꯚꯦꯟ ꯌꯦꯡꯕ ꯂꯥꯛꯄꯤꯕ꯭ꯔ

ꯑꯣ ꯑꯣ ꯑꯗꯨꯗꯣ ꯑꯩ ꯂꯣꯏꯅ ꯑꯦꯔꯦꯟꯁ ꯇꯧꯒꯦ ꯑꯩ ꯂꯣꯏꯅ ꯁꯤꯟ ꯂꯥꯡꯕꯤꯒꯦ ꯑꯗꯨ ꯀꯩ ꯅꯣꯏꯁꯤ ꯃꯤ ꯀꯌꯥꯝ ꯂꯥꯛꯄꯅꯣ ꯐꯦꯁꯇꯤꯚꯦꯜꯁꯤ ꯑꯩꯈꯣꯏ ꯅꯨꯃꯤꯠ ꯃꯉꯥꯅꯤ ꯄꯥꯡꯊꯣꯛꯑꯦ ꯑꯗꯣ ꯅꯨꯃꯤꯠ ꯃꯉꯥꯅꯤꯃꯛꯁꯤ ꯀꯔꯤ ꯌꯦꯡꯗꯣꯏꯔ ꯅꯨꯃꯤꯠ ꯀꯌꯥꯅꯤꯒꯤ ꯂꯩꯗꯣꯏꯅꯣ ꯃꯤ ꯀꯌꯥꯝꯅꯣ ꯑꯗꯣ ꯍꯥꯏꯕꯤꯔꯛꯑꯣ ꯑꯣ ꯑꯗꯨ ꯀꯥꯗꯨ ꯅꯣꯏ ꯃꯤꯗꯨꯒꯤ ꯃꯇꯨꯡꯏꯟꯅ ꯂꯧꯒꯗꯃꯦ ꯀꯥ ꯑꯃꯗ ꯄꯨꯟꯅ ꯂꯩꯒꯗ꯭ꯔ ꯅꯠꯇ꯭ꯔꯒ ꯇꯣꯉꯥꯟ ꯇꯣꯉꯥꯟꯅ ꯂꯩꯗꯣꯏꯔ ꯑꯗꯨꯝꯇꯪꯒ ꯍꯥꯏꯕꯤꯔꯛꯑꯣ ꯌꯥꯏꯌꯦ ꯑꯣ ꯑꯗꯨꯗꯣ ꯑꯩ ꯂꯣꯏꯅ ꯁꯤꯜꯂꯒꯦ ꯑꯗꯨ ꯄꯥꯏꯅꯦꯄꯜꯁꯤꯅ ꯄꯥꯏꯅꯦꯀꯜ ꯐꯦꯁꯇꯤꯚꯦꯜꯁꯦ ꯀꯔꯤ ꯑꯗꯨ ꯇꯤꯛꯀꯦꯠꯀꯨꯝꯕꯗꯤ ꯀꯛꯑꯕꯣ ꯑꯣ ꯇꯤꯀꯦꯠꯇꯨ ꯑꯉꯥꯡꯒꯤꯅ ꯂꯨꯄꯥ ꯆꯥꯃ ꯂꯧꯕꯅꯦ ꯑꯗꯨꯒ ꯑꯍꯟꯁꯤꯡꯒꯤꯅ ꯆꯅꯤ ꯆꯅꯤꯒꯨꯝꯕ ꯂꯧꯕꯅꯦ ꯅꯣꯏꯒꯤꯗꯣ ꯄꯨꯟꯅ ꯑꯍꯟ ꯑꯣꯏꯗꯣꯏꯔ ꯂꯥꯛꯇꯣꯏꯗꯣ ꯑꯣ ꯑꯩꯈꯣꯏ ꯐꯤꯂꯝ ꯏꯁꯇꯥꯔꯁꯨ ꯂꯥꯛꯀꯅꯤ ꯑꯗꯨꯒ ꯁꯤꯡꯒꯔꯁꯤꯡꯁꯨ ꯂꯥꯛꯀꯅꯤ ꯗꯥꯟꯁꯁꯨ ꯂꯣꯏꯅ ꯇꯧꯒꯅꯤ ꯑꯗꯨ ꯑꯆꯥ ꯑꯊꯛ ꯁꯤꯡꯖꯨ ꯕꯣꯔꯥ ꯑꯪꯀꯜ ꯆꯤꯞ ꯑꯗꯨꯝ ꯑꯍꯥꯎꯕ ꯃꯌꯥꯝ ꯑꯃ ꯂꯣꯏꯅ ꯐꯪꯉꯦ ꯄꯦꯅꯦꯀꯜ ꯐꯦꯁꯇꯤꯚꯦꯜꯗ ꯑꯌꯥꯝꯕ ꯂꯣꯏꯅ ꯐꯪꯉꯕꯅꯤ